ꯃꯅꯤꯄꯨꯔꯗ ꯑꯏꯕ ꯑꯏꯕꯤ ꯀꯌꯥ ꯑꯃ ꯂꯩ ꯏꯔꯤꯕꯁꯤꯡ ꯑꯗꯨꯗꯒꯤ ꯑꯩꯅ ꯈ꯭ꯋꯥꯏꯗꯒꯤ ꯄꯥꯝꯖꯕ ꯑꯩꯒꯤ ꯐꯦꯕꯣꯔꯥꯏꯠ ꯍꯥꯏꯌꯣ ꯍꯥꯏꯔꯒꯗꯤ ꯍꯤꯖꯝ ꯏꯔꯥꯕꯣꯠ ꯑꯁꯤꯅꯤ ꯍꯤꯖꯝ ꯏꯔꯥꯕꯣꯠ ꯑꯁꯤ ꯃꯃꯤꯡꯁꯦ ꯖꯅꯅꯦꯇꯥ ꯍꯤꯖꯝ ꯏꯔꯥꯕꯣꯠ ꯍꯥꯏꯅꯁꯨ ꯈꯪꯅꯩ ꯃꯥꯁꯦ ꯌꯥꯝꯅ ꯐꯕ ꯑꯗꯒꯤ ꯃꯥꯁꯦ ꯄꯣꯂꯤꯇꯤꯀꯦꯜ ꯂꯤꯗꯔ ꯑꯃꯁꯨ ꯑꯣꯏꯔꯝꯃꯤ ꯀꯝꯃꯨꯅꯤꯁ ꯄꯥꯔꯇꯤ ꯑꯣꯐ ꯏꯟꯗꯤꯌꯥꯒꯤꯗꯁꯨ ꯃꯥ ꯂꯤꯗꯔ ꯑꯣꯏꯅ ꯂꯩꯔꯝꯃꯤ ꯁꯣꯁꯤꯌꯦꯜ ꯑꯦꯛꯇꯤꯚꯤꯇꯤꯁ ꯑꯃꯅꯤ ꯃꯅꯤꯄꯨꯔꯒꯤ ꯃꯥ ꯑꯁꯤꯅ ꯐꯠꯇ ꯐꯠꯇꯕ ꯀꯌꯥꯒꯤ ꯃꯥꯏꯌꯣꯛꯇ ꯂꯥꯟ ꯊꯦꯡꯅꯈꯤ ꯅꯨꯄꯤ ꯂꯥꯟꯒꯤ ꯃꯇꯝꯗꯁꯨ ꯃꯥꯅ ꯅꯨꯄꯤ ꯂꯥꯟꯗ ꯁꯦꯀꯦꯟ ꯅꯨꯄꯤ ꯂꯥꯟ ꯇꯧꯕ ꯃꯇꯝꯗ ꯃꯥꯅ ꯁꯄꯣꯔꯠ ꯇꯧꯔꯨꯕꯩꯗꯃꯛꯇ ꯃꯥꯅ ꯖꯦꯜꯗ ꯂꯩꯈꯤ ꯏꯔꯥꯕꯣꯠ ꯍꯤꯖꯝ ꯏꯔꯥꯕꯣꯠ ꯍꯥꯏꯕꯁꯦ ꯃꯥꯁꯦ ꯏꯕꯨꯡꯉꯣꯁꯤꯡ ꯑꯃꯁꯨꯡ ꯆꯣꯡꯊꯥꯝ ꯅꯤꯉꯣꯜ ꯍꯤꯖꯝ ꯂꯩꯀꯥꯏꯗꯒꯤꯅꯤ ꯃꯥꯁꯦ ꯃꯄꯥꯅ ꯁꯤꯈ꯭ꯔ ꯃꯇꯨꯡꯗ ꯃꯥꯁꯦ ꯃꯃꯥꯒꯤ ꯑꯟꯇꯤꯒꯤ ꯃꯅꯥꯛꯇ ꯂꯩꯔꯛꯏ ꯃꯣꯏꯔꯥꯡꯈꯣꯝꯗ ꯂꯩꯔꯛꯏ ꯖꯣꯅꯣꯁꯇꯣꯟꯗ ꯂꯥꯏꯔꯤꯛ ꯇꯝꯃꯛꯏ ꯀ꯭ꯂꯥꯁ ꯁꯦꯚꯦꯟ ꯐꯥꯎꯕ ꯇꯃꯛꯄꯗꯒꯤ ꯃꯥꯁꯤ ꯀꯔꯤꯒꯨꯝꯕ ꯁ꯭ꯀꯨꯜ ꯇꯝꯕꯁꯤ ꯈꯨꯗꯣꯡ ꯆꯥꯗꯕ ꯑꯃꯗꯒꯤ ꯃꯥꯒꯤ ꯄꯩꯁꯥ ꯂꯩꯔꯛꯇꯕꯗꯒꯤ ꯑꯒꯔꯇꯂꯥꯗ ꯆꯠꯇꯧꯕ ꯈꯣꯡꯆꯠꯇꯨ ꯑꯃꯨꯛ ꯇꯣꯛꯈꯤ ꯃꯥꯅ ꯃꯅꯤꯄꯨꯔꯗ ꯍꯜꯂꯛꯑꯕ ꯃꯇꯨꯡꯗꯨꯗ ꯁꯪꯁꯇꯥꯟ ꯀꯌꯥ ꯑꯃ ꯂꯤꯡꯈꯠꯂꯒ ꯃꯥꯏꯌꯣꯛꯇ ꯃꯥꯅ ꯐꯠꯇꯕꯁꯤꯡꯒꯤ ꯃꯥꯏꯌꯣꯛꯇꯒꯤ ꯃꯅꯤꯄꯨꯔ ꯑꯁꯤ ꯀꯜꯍꯧꯅꯕꯒꯤꯗꯃꯛꯇ ꯕ꯭ꯔꯤꯇꯤꯁꯀꯤ ꯃꯥꯏꯌꯣꯛꯇꯩ ꯀꯜꯍꯧꯅꯕꯒꯤꯗꯃꯛꯇ ꯃꯥꯅ ꯈꯣꯡꯖꯟ ꯀꯌꯥ ꯑꯃ ꯆꯪꯁꯤꯟꯈꯤ